ꯏꯇꯥꯎ ꯅꯪꯒꯤ ꯅꯍꯥꯟ ꯐꯦꯟ ꯑꯃ ꯂꯩꯅꯦꯗꯨ ꯂꯩꯔꯕꯣ ꯑꯣ ꯂꯩꯗ꯭ꯔꯤꯑꯕ ꯑꯩꯒꯤ ꯅꯍꯥꯟ ꯑꯣꯟꯂꯥꯏꯟꯗꯒꯤ ꯐꯦꯟ ꯑꯃ ꯀꯛꯑꯦꯕ ꯐꯦꯟ ꯃꯆꯥ ꯑꯃ ꯐꯦꯟ ꯑꯄꯤꯛꯄ ꯇꯦꯕꯜ ꯐꯦꯟꯕꯨꯗꯤ ꯑꯣꯏꯕ ꯑꯗꯣ ꯑꯗꯨꯏ ꯐꯦꯟꯗꯣ ꯌꯥꯝ ꯐꯕ ꯍꯥꯏꯇꯥꯔꯦ ꯅꯨꯡꯉꯥꯏꯔꯤꯅ ꯃꯥꯏꯗꯨ ꯑꯦꯁꯤ ꯗꯤꯁꯤ ꯂꯣꯏꯅꯉꯥꯏꯒꯤ ꯀꯅꯦꯛꯁꯟ ꯇꯧꯕ ꯌꯥꯕ ꯑꯩꯈꯣꯏ ꯑꯦꯗꯥꯥꯞꯇꯔ ꯑꯃ ꯁꯤꯖꯟꯅꯔꯒ ꯐꯦꯟꯗꯣ ꯑꯗꯨꯝ ꯀꯅꯦꯛ ꯇꯧꯔ ꯀꯥꯟꯗ ꯑꯗꯨꯝ ꯑꯣꯟ ꯇꯧꯕ ꯌꯥꯕ ꯑꯗꯒꯤ ꯑꯩꯈꯣꯏꯒꯤ ꯁꯣꯂꯔ ꯄ꯭ꯂꯦꯠ ꯀꯅꯦꯛꯁꯟ ꯇꯧꯔꯒ ꯑꯗꯒꯤ ꯕꯦꯠꯇꯔꯤ ꯀꯅꯦꯛꯁꯟ ꯇꯧꯔꯒꯁꯨ ꯑꯗꯨꯝ ꯁꯤꯖꯤꯟꯅꯕ ꯌꯥꯕ ꯃꯩ ꯃꯨꯠꯈꯤ ꯀꯥꯟꯗ ꯕꯦꯠꯇꯔꯤ ꯀꯅꯦꯛ ꯇꯧꯔꯁꯨ ꯌꯥꯕ ꯑꯗꯒꯤ ꯃꯩ ꯂꯥꯛꯑꯒꯅ ꯑꯃꯨꯛ ꯑꯦꯗꯥꯥꯞꯇꯔ ꯑꯃꯒ ꯀꯅꯦꯛ ꯇꯧꯔꯒ ꯑꯗꯨꯒ ꯁꯤꯖꯟꯅꯕ ꯌꯥꯕ ꯌꯥꯝ ꯆꯥꯎꯕꯗꯤ ꯅꯠꯇꯕ ꯑꯗꯨꯒ ꯃꯤ ꯑꯃꯒꯤꯗꯤ ꯑꯗꯨꯝ ꯌꯥꯝꯅ ꯅꯨꯡꯉꯥꯏꯕ ꯑꯗꯨꯒꯨꯝꯕ ꯐꯦꯟ ꯑꯃ ꯑꯣꯏꯕ ꯑꯗꯨꯏ ꯐꯦꯟꯗꯣ ꯃꯃꯟꯁꯨ ꯍꯣꯡꯉꯦ ꯗꯤꯁꯀꯥꯎꯟꯁꯨ ꯄꯤꯕꯅꯤ ꯑꯗꯨꯝ ꯗꯤꯁꯀꯥꯎꯟꯁꯨ ꯂꯩꯕꯅꯤ ꯃꯦꯁꯣꯗ ꯑꯗꯨꯝ ꯂꯩꯕ ꯌꯥꯕꯅꯤ ꯑꯗꯨꯏ ꯐꯦꯟꯗꯣ ꯑꯣꯏꯅ ꯑꯩꯗꯤ ꯂꯩꯈꯔꯦ